ꯂꯧꯃꯤꯁꯤꯡꯅ ꯃꯁꯥ ꯃꯊꯟꯗ ꯁꯤꯖꯕꯒꯤ ꯃꯇꯥꯡꯁꯦ ꯑꯩꯒꯤ ꯋꯥꯈꯜꯂꯣꯟꯒꯤ ꯃꯇꯨꯡ ꯏꯟꯅꯗꯤ ꯂꯧꯃꯤꯁꯤꯡꯁꯦ ꯑꯌꯥꯝꯕꯅ ꯂꯥꯏꯔꯕ ꯉꯥꯛꯇ ꯑꯣꯏ ꯑꯗꯨꯅ ꯃꯈꯣꯏꯅ ꯆꯍꯤ ꯑꯃꯒꯤ ꯑꯗꯒꯤ ꯃꯥꯒꯤ ꯁꯤꯖꯟ ꯁꯤꯖꯟꯗꯨꯒꯤ ꯑꯣꯏꯅ ꯄꯨꯊꯣꯛꯀꯗꯧꯔꯤꯕ ꯄꯣꯠꯊꯣꯛ ꯑꯗꯨ ꯑꯩꯈꯣꯏ ꯅꯣꯡꯖꯨ ꯅꯨꯡꯁꯥ ꯆꯥꯡ ꯅꯥꯏꯔꯛꯇꯕꯗꯒꯤ ꯄꯣꯊꯣꯛ ꯆꯥꯡ ꯐꯖꯅ ꯄꯨꯊꯣꯛꯄ ꯉꯝꯃꯛꯇꯕꯗ ꯃꯣꯏꯗ ꯑꯋꯥꯕ ꯃꯥꯏꯌꯣꯛꯅꯔꯛꯄ ꯐꯦꯃꯤꯂꯤ ꯄꯨꯕ ꯈꯣꯠꯄ ꯉꯝꯃꯛꯇꯕꯒꯤ ꯕꯔꯗꯟꯗꯨ ꯂꯥꯛꯄꯗꯒꯤ ꯑꯗꯒꯤ ꯄꯨꯊꯣꯛꯑꯒꯁꯨ ꯄꯣꯠꯁꯤ ꯌꯣꯟꯐꯝ ꯂꯩꯇꯕ ꯄꯠꯂꯒ ꯃꯥꯡꯁꯤꯜꯂꯛꯄ ꯑꯗꯒꯤ ꯂꯧꯕꯤꯅꯤꯡꯉꯥꯏ ꯂꯩꯔꯛꯇꯕ ꯑꯗꯒꯤ ꯁꯤꯒꯨꯝꯕꯁꯤ ꯊꯦꯡꯅꯕ ꯆꯩꯊꯦꯡ ꯃꯌꯥꯝꯁꯤ ꯊꯦꯡꯅꯕꯗꯨꯅ ꯃꯣꯏꯗ ꯕꯔꯗꯟ ꯑꯣꯏꯔꯛꯄꯗꯒꯤ ꯁꯤꯕꯅꯦꯅ ꯍꯥꯏꯅ ꯈꯜꯂꯦ ꯑꯗꯨ ꯁꯤ ꯃꯇꯧ ꯀꯔꯝꯅ ꯊꯤꯡꯒꯗꯒꯦ ꯍꯥꯏꯇꯥꯔꯒꯗꯤ ꯑꯩꯈꯣꯏꯅ ꯂꯧꯃꯤꯁꯤꯡꯁꯤꯕꯨ ꯐꯖꯅ ꯏꯊꯩ ꯂꯧꯈꯣꯡ ꯐꯖꯅ ꯄꯤꯕ ꯅꯣꯡꯖꯨ ꯅꯨꯡꯁꯥ ꯆꯥꯡ ꯅꯥꯏꯔꯛꯇꯕ ꯃꯇꯝꯗ ꯃꯗꯨꯒꯤ ꯀꯟꯇ꯭ꯔꯣꯜ ꯇꯧꯅꯕ ꯏꯊꯩ ꯂꯧꯈꯣꯡ ꯐꯖꯅ ꯄꯤꯕꯤꯕ ꯄ꯭ꯂꯁ ꯀꯩꯅꯣ ꯏꯟꯁꯨꯔꯦꯟꯁ ꯀꯨꯝꯕ ꯑꯩꯈꯣꯏ ꯂꯧꯃꯤꯁꯤꯡꯗ ꯏꯟꯁꯨꯔꯦꯟꯁ ꯀ꯭ꯔꯣꯞ ꯏꯟꯁꯨꯔꯦꯟꯁ ꯀꯨꯝꯕ ꯀꯔꯤꯒꯨꯝꯕ ꯈꯔ ꯄꯤꯕꯤꯕ ꯑꯗꯒꯤ ꯂꯩꯉꯥꯛꯅꯁꯨ ꯃꯁꯤ ꯊꯣꯛꯇꯅꯕꯒꯤꯗꯃꯛꯇ ꯂꯧꯃꯤꯁꯤꯡ ꯁꯨꯏꯁꯥꯏꯠ ꯇꯧꯕꯒꯤ ꯑꯗꯩ ꯃꯁꯥ ꯃꯊꯟꯇ ꯁꯤꯖꯕꯁꯤ ꯊꯣꯛꯇꯅꯕ ꯒꯣꯔꯃꯦꯟꯅꯁꯨ ꯏꯟꯁꯨꯔꯦꯟ ꯃꯣꯏ ꯀ꯭ꯔꯣꯞ ꯏꯟꯁꯨꯔꯦꯟꯁꯁꯦ ꯐꯨꯜ ꯑꯗꯨꯝ ꯄꯤꯕꯤꯕ ꯃꯣꯏꯗ ꯑꯗꯨꯒ ꯃꯈꯣꯏꯅ ꯄꯨꯊꯣꯛꯂꯛꯏꯕ ꯄꯣꯠꯇꯣ ꯄꯠꯂꯒ ꯑꯗꯒꯤ ꯃꯥꯔꯀꯦꯇꯤꯡ ꯇꯧꯐꯝ ꯂꯩꯇꯕꯒꯤ ꯄꯠꯂ ꯄꯨꯝꯃ ꯃꯥꯡꯈꯤꯗꯅꯕ ꯒꯣꯔꯃꯦꯟꯅꯁꯨ ꯂꯧꯃꯤꯁꯤꯡꯁꯤꯗꯒꯤ ꯃꯥꯒꯤ ꯃꯍꯩ ꯃꯔꯣꯡꯁꯤꯡꯗꯨ ꯂꯩꯕꯤꯕ ꯑꯗꯨꯝ ꯍꯥꯏꯅ ꯇꯧꯔꯒꯗꯤ ꯐꯒꯅꯤ ꯈꯜꯂꯤ